ꯃꯅꯤꯄꯨꯔꯒꯤ ꯃꯔꯨ ꯑꯣꯏꯕ ꯅ꯭ꯌꯨꯁ ꯁꯣꯔꯁꯁꯤꯡ ꯍꯥꯏꯔꯒꯗꯤ ꯁꯉꯥꯏ ꯑꯦꯛꯁꯄ꯭ꯔꯦꯁ ꯏꯁ ꯃꯣꯖꯣ ꯏꯟꯗꯟ ꯑꯦꯛꯁꯄ꯭ꯔꯦꯁ ꯏꯝꯄꯦꯛ ꯇꯤꯕꯤ ꯏꯂꯥꯏ ꯇꯤꯕꯤ ꯇꯣꯝ ꯇꯤꯕꯤ ꯑꯣꯜ ꯏꯟꯗꯤꯌꯟ ꯔꯦꯗꯤꯌꯣ ꯃꯅꯤꯄꯨꯔ ꯑꯁꯤꯅꯆꯤꯡꯕꯁꯤꯡꯅꯤ